ꯑꯥ ꯍꯜꯂꯣ ꯍꯣꯏ ꯅꯨꯡꯉꯥꯏꯔꯤꯌꯦ ꯑꯗꯣ ꯀꯩꯅꯣꯅꯦ ꯄꯟꯊꯥꯗꯀꯣ ꯄꯟꯊꯥꯗ ꯐꯦꯁꯇꯤꯚꯦꯜ ꯑꯃ ꯆꯠꯂꯨꯁꯤꯔꯥ ꯍꯥꯏꯅ ꯀꯧꯕꯅꯦ ꯑꯣ ꯅꯨꯃꯤꯠꯇꯣ ꯍꯪꯆꯤꯠ ꯑꯣꯏꯅ ꯆꯠꯁꯤꯔ ꯃꯣꯏꯒꯤ ꯐꯦꯁꯇꯤꯚꯦꯜꯗꯨꯗꯤ ꯅꯨꯃꯤꯠꯄꯨꯗꯤ ꯌꯥꯝꯃꯦꯕꯀꯣ ꯅꯨꯃꯤꯠ ꯍꯨꯝꯅꯤꯒꯨꯝꯕ ꯄꯥꯡꯊꯣꯛꯄꯅꯦꯕꯥ ꯑꯗꯣ ꯅꯣꯡꯃꯈꯛꯇ ꯑꯣꯏꯔꯁꯨ ꯑꯗꯨꯝ ꯌꯦꯡꯉꯨꯁꯤꯔꯥ ꯍꯥꯏꯅ ꯈꯟꯕ ꯑꯗꯣ ꯅꯪꯁꯨ ꯌꯥꯎꯒꯦꯔꯥ ꯍꯣꯏ ꯍꯣꯏ ꯑꯧ ꯑꯧ ꯒꯥꯔꯤꯁꯤ ꯑꯩꯒꯤ ꯏꯁꯥꯒꯤ ꯒꯥꯔꯤ ꯂꯩꯇꯦ ꯑꯗꯨꯅ ꯔꯤꯖꯥꯔꯞꯇ ꯑꯣꯏꯅ ꯆꯠꯂꯁꯦ ꯃꯤ ꯀꯌꯥꯔ ꯍꯥꯏꯕꯗꯣ ꯑꯗꯨꯒꯨꯝꯕꯗꯣ ꯄꯥꯔꯒ ꯋꯥꯔꯤꯕꯨ ꯄꯩꯁꯥꯒꯨꯝꯕꯗꯨ ꯈꯥꯏꯗꯣꯛꯅꯔꯒꯀꯣ ꯑꯗꯨꯃꯥꯏꯅ ꯆꯠꯄꯅ ꯐꯒꯗꯧ ꯃꯥꯜꯂꯦ ꯍꯣꯏ ꯌꯥꯏꯌꯦ ꯑꯗꯣ ꯅꯪꯒꯤ ꯁꯥꯏꯠꯇꯒꯤ ꯃꯤ ꯀꯌꯥꯒꯨꯝꯕ ꯂꯩꯒꯗ꯭ꯔꯥ ꯎꯝ ꯑꯗꯨ ꯑꯣꯏꯔꯗꯤ ꯒꯥꯔꯤ ꯕꯁꯀꯨꯝꯕ ꯅꯠꯇ꯭ꯔꯁꯨ ꯒꯥꯔꯤ ꯏꯀꯣꯒꯨꯝꯕ ꯋꯤꯡꯒꯔꯒꯨꯝꯕꯁꯨ ꯋꯥꯏꯔꯁꯨ ꯆꯟꯒꯅꯤꯗ ꯃꯤ ꯌꯥꯝꯗ꯭ꯔꯗꯤ ꯎꯝ ꯍꯣꯏ ꯑꯩ ꯍꯣꯏ ꯍꯣꯏ ꯌꯥꯏꯌꯦ ꯑꯩ ꯒꯥꯔꯤꯕꯨꯗꯤ ꯑꯩ ꯑꯦꯔꯦꯟꯖ ꯇꯧꯔꯛꯑꯒꯦ ꯑꯗꯨ ꯑꯩꯈꯣꯏꯗꯣ ꯍꯟꯒꯗꯕ꯭ꯔꯥ ꯅꯠꯇ꯭ꯔꯒ ꯑꯗꯨꯗ ꯂꯦꯛꯀꯗꯧꯕ꯭ꯔꯥ ꯎꯝ ꯍꯣꯏ ꯍꯣꯏ ꯑꯩ ꯉꯥꯡꯅꯒꯦ

ꯍꯣꯏ ꯎꯝ ꯎꯝ ꯍꯣꯏ ꯌꯥꯏ ꯑꯗꯨꯃꯥꯏꯅ ꯐꯥꯎꯅꯔꯁꯦ ꯑꯗꯨꯗꯤ ꯍꯣꯏ ꯊꯝꯃꯒꯦ ꯍꯣꯏ ꯍꯣꯏ ꯑꯗꯨꯃꯥꯏꯅ ꯐꯥꯎꯅꯔꯁꯦ ꯎꯝ